ꯑꯩꯟ ꯈ꯭ꯋꯥꯏꯗꯒꯤ ꯅꯨꯡꯉꯥꯏꯖꯕꯁꯦ ꯑꯩ ꯍꯣꯏ ꯑꯗꯨꯝ ꯑꯩꯍꯥꯛꯀꯤ ꯋꯥꯀꯤꯗ ꯑꯩꯈꯣꯏꯒꯤ ꯈꯨꯟꯗ ꯋꯥꯀꯤ ꯍꯥꯏꯕ ꯑꯃ ꯂꯩꯕ ꯑꯗꯨ ꯑꯗꯨꯗ ꯑꯩꯈꯣꯏ ꯍꯥꯏꯛꯀꯤꯡ ꯆꯠꯄ ꯑꯗꯣ ꯑꯩꯅ ꯆꯠꯃꯤꯟꯅꯕꯁꯦ ꯑꯩꯒꯤ ꯑꯉꯥꯡ ꯑꯣꯏꯔꯤꯉꯩꯗꯒꯤ ꯇꯤꯟꯅꯕ ꯃꯔꯨꯞ ꯑꯃꯗꯨꯒ ꯆꯠꯂꯦ ꯏꯕꯥꯟꯅꯤꯅ ꯑꯗꯨꯝ ꯆꯠꯂꯒ ꯑꯩꯈꯣꯏꯒꯤ ꯈꯨꯟꯒꯤ ꯕ꯭ꯌꯨꯗ ꯆꯠꯂꯒ ꯑꯩꯈꯣꯏꯅ ꯑꯗꯨꯗ ꯑꯗꯨꯗ ꯅꯨꯃꯤꯠ ꯑꯅꯤ ꯑꯗꯨꯝ ꯂꯦꯞꯄꯦ ꯑꯗꯨꯅ ꯑꯩꯈꯣꯏꯅ ꯀꯔꯤ ꯀꯔꯤ ꯄꯨꯔꯒ ꯆꯥꯅꯤꯡꯉꯥꯏ ꯀꯔꯤ ꯀꯔꯤ ꯄꯨꯔꯒ ꯑꯥ ꯃꯊꯛꯇ ꯑꯗꯨꯝ ꯈꯨꯟꯗ ꯌꯦꯡꯂꯒ ꯅꯨꯡꯗꯤꯟꯗ ꯑꯗꯨꯝ ꯑꯩꯈꯣꯏꯅ ꯂꯩꯃꯤꯟꯅꯩ ꯑꯗꯨ ꯑꯩꯈꯣꯏꯅ ꯋꯥꯔꯤ ꯀꯔꯤ ꯀꯔꯤ ꯋꯥꯔꯤ ꯋꯥꯇꯥꯏ ꯇꯧꯔꯒ ꯑꯗꯨꯝ ꯂꯩꯕ ꯑꯗꯨꯁꯦ ꯑꯩꯅ ꯈ꯭ꯋꯥꯏꯗꯒꯤ ꯄꯥꯝꯖꯕ ꯇ꯭ꯔꯦꯛꯅꯤ ꯍꯥꯏꯅ ꯇ꯭ꯔꯦꯛꯀꯤꯡ ꯅꯠꯇ꯭ꯔꯒ ꯍꯥꯏꯛꯀꯤꯡꯅꯤ ꯍꯥꯏꯅ ꯑꯩ ꯍꯥꯏꯅꯤꯡꯉꯦ